ꯃꯅꯤꯄꯨꯔꯗ ꯈꯨꯟꯗꯥꯔꯤꯕ ꯀꯥꯡꯂꯨꯞ ꯍꯥꯏꯕꯗꯤ ꯀꯥꯡꯂꯨꯞ ꯃꯌꯥꯝ ꯑꯃ ꯈꯨꯟꯗꯥꯏ ꯃꯅꯤꯄꯨꯔꯁꯤꯗ ꯑꯗꯨꯗꯨꯅ ꯃꯅꯤꯄꯨꯔꯁꯤꯗ ꯈꯨꯟꯗꯥꯔꯤꯕ ꯀꯥꯡꯂꯨꯞꯁꯤꯡꯁꯤꯗ ꯕꯤꯖꯤꯅꯦꯁꯀꯤ ꯑꯣꯏꯔꯣ ꯂꯂꯣꯟ ꯏꯇꯤꯛꯀꯤꯕꯨ ꯑꯣꯏꯔꯣ ꯑꯗꯒꯤꯗꯤ ꯑꯣꯐꯤꯁꯦꯜ ꯑꯣꯏꯕ ꯋꯥꯔꯤꯕꯨ ꯁꯥꯟꯅꯔꯣ ꯑꯗꯨꯅ ꯃꯅꯤꯄꯨꯔꯒꯤ ꯂꯣꯟꯁꯤꯗ ꯑꯌꯥꯝꯕ ꯂꯣꯏꯅ ꯁꯥꯟꯅꯩ ꯑꯗꯨꯒ ꯗꯨꯀꯥꯟꯃꯛꯇꯗꯁꯨ ꯄ꯭ꯂꯦꯀꯥꯔꯠ ꯑꯃꯕꯨ ꯊꯦꯠꯂꯒꯁꯨ ꯑꯩꯈꯣꯏꯒꯤ ꯃꯩꯇꯩꯂꯣꯟꯁꯤꯅ ꯑꯣꯏꯅ ꯊꯦꯠꯂꯤ ꯑꯗꯒꯤꯗꯤ ꯍꯤꯔꯝ ꯈꯨꯗꯤꯡꯃꯛꯇ ꯃꯣꯏꯒ ꯑꯩꯈꯣꯏꯒ ꯀꯃꯨꯅꯤꯀꯦꯁꯟꯁꯦ ꯂꯩꯅꯗꯅꯕ ꯑꯗꯒꯤꯗꯤ ꯃꯣꯏꯒꯤ ꯃꯣꯏꯒꯤꯁꯨ ꯃꯣꯏꯒꯤ ꯀꯥꯡꯂꯨꯞꯀꯤ ꯂꯣꯟ ꯑꯣꯏꯕ ꯂꯣꯟꯗ ꯉꯥꯡꯗꯕ ꯑꯗꯒꯤꯗꯤ ꯑꯩꯈꯣꯏꯒꯤꯁꯨ ꯑꯩꯈꯣꯏꯒꯤ ꯂꯣꯟꯗ ꯁꯨꯝ ꯉꯥꯡꯕꯗꯨꯅ ꯑꯩꯈꯣꯏꯒꯤ ꯃꯩꯇꯩꯂꯣꯟꯁꯦ ꯃꯣꯏꯒ ꯑꯩꯈꯣꯏꯒ ꯄꯥꯎ ꯐꯥꯎꯅꯅꯕꯒꯤ ꯑꯃꯠꯇ ꯉꯥꯏꯔꯕ ꯂꯣꯟꯅꯤ ꯍꯥꯏꯅ ꯈꯟꯖꯩ ꯑꯗꯨꯅ ꯚꯥꯔꯠꯀꯤ ꯑꯣꯐꯤꯁꯦꯜ ꯂꯣꯟ ꯍꯤꯟꯗꯤꯒ ꯆꯥꯡꯗꯝꯅꯕꯗ ꯃꯅꯤꯄꯨꯔꯒꯤ ꯂꯣꯟꯁꯨ ꯃꯩꯇꯩ ꯂꯣꯟꯁꯨ ꯆꯥꯡꯗꯝꯅꯕ ꯌꯥꯔꯕ ꯂꯣꯟ ꯑꯃꯅꯤ ꯍꯥꯏꯅ ꯍꯥꯏꯖꯅꯤꯡꯉꯤ